ꯈꯨꯠꯅ ꯂꯣꯟꯕ ꯐꯤ ꯑꯁꯤ ꯀꯩꯊꯦꯟꯗꯒꯤ ꯔꯦꯗꯤꯃꯦꯗ ꯐꯤꯁꯤꯡꯗꯒꯤ ꯌꯥꯝꯅ ꯈꯦꯅꯩ ꯑꯃꯗꯤ ꯔꯦꯗꯤꯃꯦꯗ ꯐꯤꯁꯤꯡ ꯑꯁꯤ ꯄꯥꯛꯇꯛꯅꯅ ꯌꯣꯟꯅꯔꯕꯁꯨ ꯃꯤꯌꯥꯝꯅ ꯈꯨꯠꯅ ꯂꯣꯟꯕ ꯐꯤ ꯑꯃꯗꯤ ꯈꯨꯠꯅ ꯇꯨꯕ ꯐꯤꯁꯤꯡꯁꯤꯅ ꯍꯦꯟꯅ ꯃꯤꯌꯥꯝꯅ ꯄꯥꯝꯅ ꯁꯤꯖꯤꯟꯅꯩ ꯃꯔꯝꯗꯤ ꯈꯨꯠꯅ ꯂꯣꯟꯕ ꯐꯤ ꯑꯁꯤ ꯃꯌꯥꯝꯗꯒꯤ ꯇꯣꯞ ꯇꯣꯞꯄ ꯐꯖꯕ ꯑꯃꯗꯤ ꯆꯦꯛꯁꯤꯟꯕ ꯌꯦꯡꯕꯗ ꯌꯥꯝꯅ ꯐꯖꯕ ꯑꯗꯨꯒꯨꯝꯕ ꯃꯑꯣꯡ ꯑꯃꯒꯤ ꯐꯤ ꯑꯣꯏꯍꯜꯂꯤ ꯃꯁꯤꯗ ꯃꯇꯝ ꯆꯪꯅ ꯂꯣꯜꯂꯕꯁꯨ ꯃꯁꯤ ꯑꯩꯈꯣꯏꯅ ꯁꯦꯜ ꯍꯦꯟꯅ ꯌꯣꯟꯕꯁꯨ ꯉꯝꯃꯤ ꯑꯃꯗꯤ ꯃꯁꯤꯗ ꯑꯩꯈꯣꯏꯅ ꯇꯞꯅ ꯇꯞꯅ ꯃꯗꯨꯒꯤ ꯃꯌꯦꯛ ꯐꯖꯕ ꯑꯗꯨꯕꯨ ꯂꯣꯟꯗꯨꯅ ꯐꯤ ꯑꯗꯨꯒꯤ ꯃꯌꯦꯛ ꯃꯑꯣꯡ ꯃꯇꯧ ꯑꯗꯨꯛꯀꯤ ꯃꯇꯤꯛ ꯐꯖꯕ ꯆꯦꯛꯁꯤꯟꯕ ꯑꯃꯗꯤ ꯍꯦꯛ ꯌꯦꯡꯕꯗ ꯇꯣꯞ ꯇꯣꯞꯄ ꯃꯑꯣꯡ ꯑꯃ ꯑꯣꯏꯍꯟꯕꯁꯨ ꯉꯝꯃꯤ ꯑꯗꯨꯅ ꯃꯤꯌꯥꯝꯅ ꯔꯦꯗꯤꯃꯦꯗꯀꯤ ꯐꯤ ꯑꯁꯦ ꯏꯔꯥꯏ ꯂꯥꯏꯅ ꯕꯖꯥꯔꯗꯒꯤ ꯄꯥꯛꯇꯛꯅꯅ ꯂꯩꯕ ꯐꯪꯂꯒꯁꯨ ꯑꯩꯈꯣꯏꯅ ꯃꯗꯨ ꯍꯣꯡꯅ ꯐꯪꯂꯕꯁꯨ ꯑꯇꯥꯡꯕ ꯈꯨꯠꯅ ꯂꯣꯟꯕ ꯐꯤ ꯑꯗꯨꯒ ꯆꯥꯡꯗꯝꯅꯗꯨꯅ ꯌꯦꯡꯕ ꯃꯇꯝꯗ ꯈꯨꯠꯅ ꯂꯣꯟꯕ ꯐꯤ ꯑꯗꯨꯅ ꯑꯗꯨꯛꯀꯤ ꯃꯇꯤꯛ ꯍꯦꯟꯅ ꯐꯖꯕ ꯌꯦꯡꯕꯗ ꯑꯃꯗꯤ ꯃꯤꯔꯛ ꯇꯤꯟꯕ ꯊꯣꯛꯄꯗ ꯁꯦꯠꯄ ꯏꯟꯕ ꯃꯇꯝꯗꯁꯨ ꯔꯦꯗꯤꯃꯦꯗ ꯐꯤ ꯏꯜꯂꯛꯏꯕ ꯃꯤ ꯑꯗꯨꯒ ꯈꯨꯠꯅ ꯂꯣꯟꯗꯨꯅ ꯇꯨꯗꯨꯅ ꯁꯦꯝꯗꯨꯅ ꯏꯜꯂꯛꯏꯕ ꯐꯤ ꯑꯗꯨꯒ ꯌꯦꯡꯅꯕ ꯃꯇꯝꯗ ꯑꯗꯨꯛꯀꯤ ꯃꯇꯤꯛ ꯈꯦꯅꯩ ꯑꯩꯈꯣꯏꯅ ꯈꯨꯠꯅ ꯂꯣꯟꯗꯨꯅ ꯁꯦꯝꯃꯛꯄ ꯐꯤ ꯑꯗꯨꯗꯤ ꯌꯦꯡꯕꯗ ꯃꯌꯥꯝꯗꯒꯤ ꯇꯣꯉꯥꯜꯂꯤ ꯇꯣꯞ ꯇꯣꯞꯄꯤ ꯑꯃꯗꯤ ꯃꯇꯝ ꯆꯪꯅ ꯁꯦꯝꯃꯛꯄꯒꯤ ꯃꯇꯨꯡꯏꯟꯅ ꯃꯒꯨꯟꯁꯨ ꯑꯗꯨꯛꯀꯤ ꯃꯇꯤꯛ ꯋꯥꯡꯏ ꯃꯁꯤꯗ ꯑꯩꯈꯣꯏꯒꯤ ꯊꯥꯏꯅꯗꯒꯤ ꯆꯠꯅꯔꯛꯂꯕ ꯂꯣꯟꯕꯒꯤ ꯃꯌꯦꯛ ꯃꯌꯥꯝ ꯑꯃꯁꯨ ꯑꯩꯈꯣꯏꯅ ꯈꯨꯠꯅ ꯂꯣꯟꯕ ꯐꯤꯁꯤꯡꯗꯗꯤ ꯎꯠꯇꯨꯅ ꯇꯥꯛꯂꯤ ꯊꯥꯏꯅꯗꯒꯤ ꯆꯠꯅꯔꯛꯂꯕ ꯐꯤꯔꯣꯟ ꯑꯁꯤꯁꯨ ꯑꯩꯈꯣꯏ ꯈꯨꯠꯅ ꯂꯣꯟꯗꯨꯅ ꯑꯃꯗꯤ ꯇꯨꯗꯨꯅ ꯄꯨꯊꯣꯔꯛꯄ ꯉꯥꯛꯇꯅꯤ ꯍꯧꯖꯤꯛ ꯍꯖꯤꯛ ꯃꯇꯝꯒꯤ ꯃꯇꯨꯡꯏꯟꯅ ꯊꯣꯛꯂꯛꯏꯕ ꯔꯦꯗꯤꯃꯦꯗ ꯑꯁꯤꯗꯤ ꯀꯨꯏꯕ ꯃꯇꯝ ꯅꯠꯇ꯭ꯔꯤ ꯃꯁꯤꯗ ꯌꯥꯝꯅ ꯊꯨꯅ ꯐꯤꯁꯤꯡꯕꯨ ꯃꯁꯤꯡ ꯌꯥꯝꯅ ꯄꯨꯊꯣꯛꯄ ꯉꯝꯂꯕꯁꯨ ꯃꯁꯤꯒꯤ ꯀ꯭ꯋꯥꯂꯤꯇꯤ ꯌꯥꯝꯅ ꯈꯦꯅꯩ ꯈꯨꯠꯅ ꯂꯣꯟꯕ ꯐꯤꯁꯤꯡꯗꯤ ꯀ꯭ꯋꯥꯂꯤꯇꯤꯁꯨ ꯑꯗꯨꯛꯀꯤ ꯃꯇꯤꯛ ꯂꯩ ꯑꯃꯗꯤ ꯁꯝꯅ ꯍꯥꯏꯔꯕꯗ ꯃꯩꯇꯩꯒꯤ ꯑꯣꯏꯅ ꯔꯥꯅꯤ ꯐꯤ ꯃꯨꯒꯥ ꯐꯤ ꯑꯁꯤ ꯑꯗꯨꯛꯀꯤ ꯃꯇꯤꯛ ꯁꯦꯜ ꯌꯥꯝꯃꯤ ꯃꯁꯤꯕꯨ ꯂꯣꯜꯂꯤꯕ ꯁꯥꯔꯤꯕ ꯈꯨꯠꯀꯤ ꯑꯣꯏꯕ ꯃꯍꯩ ꯄꯨꯊꯣꯛꯇꯨꯅ ꯃꯁꯤꯗ ꯂꯩꯅꯥꯁꯤꯡꯕꯨ ꯑꯃꯃꯝꯇ ꯑꯣꯏꯅ ꯂꯣꯜꯂꯤꯕ ꯑꯁꯤ ꯑꯗꯨꯛꯀꯤ ꯃꯇꯤꯛ ꯐꯖꯩ ꯃꯁꯤꯒꯤ ꯃꯥꯂꯦꯝꯒꯤ ꯃꯐꯝ ꯈꯨꯗꯤꯡꯗꯁꯨ ꯃꯁꯤꯒꯤ ꯐꯤ ꯑꯁꯦ ꯍꯦꯛ ꯌꯦꯡꯕꯗ ꯃꯤꯌꯥꯝꯅ ꯌꯥꯝꯅ ꯄꯥꯝꯅ ꯂꯩꯅꯔꯤꯕ ꯐꯤ ꯃꯈꯜ ꯑꯃꯅꯤ ꯑꯗꯨꯅ ꯔꯦꯗꯤꯃꯦꯗꯀꯤ ꯐꯤꯒ ꯆꯥꯡꯗꯝꯅꯔꯨꯔꯕꯗꯤ ꯈꯨꯠꯅ ꯂꯣꯟꯕ ꯐꯤ ꯑꯁꯦ ꯃꯤꯌꯥꯝꯅ ꯑꯗꯨꯛꯀꯤ ꯃꯇꯤꯛ ꯄꯥꯝꯅꯕ ꯄꯣꯠꯁꯛ ꯑꯃ ꯑꯣꯏ